ꯑꯩꯅ ꯃꯄꯥꯟꯗ ꯆꯠꯊꯣꯛꯄ ꯃꯇꯝꯗ ꯌꯥꯝ ꯀꯨꯏꯅ ꯅꯨꯃꯤꯠ ꯃꯉꯥꯅꯤ ꯇꯔꯥꯅꯤ ꯐꯥꯎꯗꯤ ꯂꯩꯊꯣꯛꯄ ꯌꯥꯎꯗꯦ ꯑꯗꯨꯒ ꯅꯣꯡ ꯐꯥꯗꯣꯛ ꯆꯠꯊꯣꯛꯄ ꯃꯇꯝꯗꯗꯤ ꯑꯌꯨꯛꯇꯒꯤ ꯏꯁꯤꯡ ꯆꯥꯏꯁꯤꯟ ꯕꯤꯔꯝꯂꯅꯤ ꯑꯗꯨꯒ ꯏꯃꯥꯍꯣꯏ ꯏꯆꯦꯍꯣꯏꯅ ꯑꯗꯨꯝ ꯌꯦꯡꯁꯤꯟꯕꯤꯔꯝꯃꯦ